ꯍꯧꯖꯤꯛꯀꯤ ꯃꯇꯝꯗ ꯕꯦꯡꯗꯒꯤ ꯄꯩꯁꯥ ꯍꯨꯔꯥꯟꯕ ꯈꯣꯠꯄ ꯃꯦꯁꯦꯖ ꯊꯥꯖꯤꯜꯂꯒ ꯄꯩꯁꯥ ꯀꯛꯈꯤꯕ ꯈꯣꯠꯄ ꯌꯥꯝꯅ ꯌꯥꯎꯏ ꯃꯁꯤ ꯊꯣꯛꯇꯅꯕ ꯏꯁꯥꯅ ꯆꯦꯛꯁꯤꯟꯖꯕ ꯌꯥꯝꯅ ꯃꯔꯨ ꯑꯣꯏ ꯍꯥꯏꯔꯤꯕ ꯊꯕꯛ ꯑꯁꯤ ꯇꯧꯍꯜꯂꯣꯏꯒꯦ ꯍꯥꯏꯔꯗꯤ ꯏꯁꯥꯒꯤ ꯄꯥꯁꯋꯥꯔꯗ ꯃꯤꯅ ꯈꯪꯍꯟꯗꯕ ꯑꯗꯒꯤ ꯑꯦ ꯇꯤ ꯑꯦꯝꯒꯤ ꯄꯤꯟ ꯅꯝꯕꯔ ꯈꯪꯍꯟꯗꯕ ꯁꯤꯃꯁꯨ ꯌꯥꯝꯅ ꯗꯔꯀꯥꯔꯅꯤ ꯕꯦꯡꯗꯒꯤ ꯄꯩꯁꯥ ꯂꯧꯊꯣꯛꯈꯤꯕ ꯑꯦ ꯇꯤ ꯑꯦꯝꯗꯒꯤ ꯄꯩꯁꯥ ꯂꯧꯊꯣꯛꯈꯤꯕꯁꯤꯗꯤ ꯏꯁꯥꯅ ꯆꯦꯛꯁꯤꯟꯗꯕꯗꯒꯤ ꯊꯣꯛꯄꯅꯤ ꯍꯥꯏꯅ ꯑꯩꯗꯤ ꯈꯜꯂꯤ ꯇꯧꯕꯇꯕꯨ ꯏꯁꯥꯅ ꯆꯦꯛꯁꯤꯟꯖꯔꯒꯁꯨ ꯂꯨꯅ ꯇꯤꯟꯅꯕ ꯏꯃꯥꯟꯅꯕ ꯑꯩꯅ ꯈꯪꯕ ꯌꯥꯎꯔꯒ ꯇꯧꯕꯁꯨ ꯑꯗꯨꯝ ꯌꯥꯎꯅꯔꯝꯒꯗ꯭ꯔꯥ ꯍꯥꯏꯅ ꯈꯜꯂꯤ ꯌꯥꯝ ꯃꯔꯨ ꯑꯣꯏꯅ ꯏꯁꯥꯅ ꯆꯦꯛꯁꯤꯟꯖꯕ ꯑꯃꯗꯤ ꯗꯔꯀꯥꯔ ꯑꯣꯏ ꯏꯁꯥꯒꯤ ꯄꯥꯁꯋꯥꯔꯗ ꯈꯪꯗꯅ ꯑꯩꯒꯤ ꯑꯦ ꯇꯤ ꯑꯦꯝꯗꯒꯤ ꯄꯩꯁꯥ ꯁꯠꯄꯁꯨ ꯌꯥꯔꯣꯏ ꯕꯦꯡꯗ ꯑꯩꯒꯤ ꯑꯦꯀꯥꯎꯟ ꯅꯝꯕꯔ ꯈꯪꯗꯅ ꯕꯦꯡꯗꯒꯤ ꯄꯩꯁꯥ ꯂꯧꯊꯣꯛꯄꯁꯨ ꯌꯥꯔꯣꯏ ꯑꯗꯨꯅ ꯃꯁꯤꯗꯤ ꯏꯁꯥꯅ ꯌꯥꯔꯤꯒꯩ ꯆꯦꯛꯁꯤꯟꯖꯕꯅ ꯐꯩꯑꯅ ꯈꯜꯂꯤ ꯑꯩꯒꯤ ꯃꯣꯠꯇꯗꯤ ꯇꯧꯕꯇꯕꯨ ꯃꯤ ꯏꯁꯥꯒꯤ ꯏꯁꯥꯒꯤ ꯄꯥꯁꯋꯥꯔꯗ ꯑꯦ ꯇꯤ ꯑꯦꯝꯒꯤ ꯑꯦꯀꯥꯎꯟ ꯅꯝꯕꯔꯁꯤꯗꯤ ꯌꯥꯔꯤꯒꯩꯗꯤ ꯃꯤꯉꯣꯟꯗ ꯈꯪꯍꯟꯗꯕ ꯑꯗꯨꯅ ꯐꯩ